ꯍꯧꯖꯤꯛꯀꯤ ꯃꯇꯝꯗꯗꯤ ꯊꯕꯛ ꯈꯨꯗꯤꯡꯃꯛ ꯑꯁꯤ ꯍꯥꯟꯅꯒꯨꯝ ꯑꯣꯏꯗ꯭ꯔꯦ ꯇꯦꯛꯅꯣꯂꯣꯖꯤꯗ ꯂꯣꯏꯅ ꯕꯦꯁ ꯇꯧꯕ ꯉꯥꯛꯇꯅꯦ ꯑꯗꯨꯅ ꯑꯩꯈꯣꯏꯅ ꯂꯥꯏꯔꯤꯛ ꯇꯝꯕ ꯃꯇꯝꯗ ꯇꯦꯛꯅꯣꯂꯣꯖꯤ ꯑꯁꯤꯒꯤ ꯃꯔꯤ ꯂꯩꯅꯕ ꯀ꯭ꯂꯥꯁ ꯈꯨꯗꯤꯡꯒꯤ ꯁꯞꯖꯦꯛ ꯑꯃꯃꯝ ꯍꯥꯞꯄꯤꯕ ꯍꯥꯏꯕꯁꯤ ꯇꯉꯥꯏ ꯐꯗ꯭ꯔꯕꯅꯤ ꯍꯥꯏꯒꯦ ꯍꯥꯏꯅ ꯑꯩꯒꯤ ꯃꯣꯠꯇ ꯈꯟꯖꯩ ꯃꯔꯝꯗꯤ ꯍꯥꯏꯔꯤꯕ ꯇꯦꯛꯅꯣꯂꯣꯖꯤ ꯅꯠꯇ꯭ꯔꯒ ꯇꯦꯛꯅꯤꯀꯦꯜ ꯂꯥꯏꯟ ꯑꯁꯤꯗ ꯃꯁꯥꯅ ꯐꯖꯅ ꯆꯠꯆꯕ ꯉꯝꯖꯔꯒꯗꯤ ꯃꯍꯥꯛꯀꯤ ꯇꯨꯡꯒꯤ ꯄꯨꯟꯁꯤꯗ ꯑꯗꯨꯛꯀꯤ ꯃꯇꯤꯛ ꯍꯤꯡꯕꯗ ꯂꯥꯏꯕ ꯑꯃꯗꯤ ꯅꯣꯂꯦꯖ ꯂꯩꯕ ꯍꯥꯏꯕ ꯃꯤꯑꯣꯏ ꯑꯗꯨ ꯑꯣꯏꯒꯅꯤ ꯃꯔꯝ ꯑꯗꯨꯅ ꯇꯦꯛꯅꯣꯂꯣꯖꯤ ꯑꯁꯤꯕꯨ ꯁꯤꯖꯤꯟꯅꯗꯕ ꯃꯤꯑꯣꯏ ꯏꯂꯩ ꯂꯩꯇ꯭ꯔꯕꯅꯤ ꯂꯥꯏꯔꯤꯛ ꯍꯩꯇꯕ ꯑꯣꯏꯔꯒꯁꯨ ꯑꯍꯩꯕ ꯃꯤꯁꯤꯡꯅ ꯇꯧꯔꯛꯄ ꯇꯦꯛꯅꯣꯂꯣꯖꯤꯒꯤ ꯃꯄꯥꯟꯅ ꯁꯥꯔꯛꯄ ꯐ꯭ꯂꯥꯏꯠ ꯅꯠꯇ꯭ꯔꯒꯅ ꯇꯦꯛꯅꯣꯂꯣꯖꯤꯅ ꯍꯧꯖꯤꯛ ꯑꯣꯏꯔꯤꯕ ꯑꯅꯧ ꯑꯅꯧꯕ ꯄꯨꯊꯣꯛꯂꯤꯕ ꯄꯣꯠꯁꯤꯡ ꯑꯁꯤꯗ ꯃꯈꯣꯏꯁꯨ ꯂꯣꯏꯅꯃꯛ ꯂꯥꯏꯔꯤꯛ ꯍꯩꯖꯗ꯭ꯔꯕꯁꯨ ꯑꯍꯟ ꯑꯣꯏꯔꯕꯁꯨ ꯂꯣꯏꯅ ꯁꯤꯖꯤꯟꯅꯔꯤꯕ ꯉꯥꯛꯇꯅꯤ ꯑꯗꯨꯅ ꯍꯧꯔꯛꯂꯤꯕ ꯅꯍꯥꯔꯣꯜꯁꯤꯡꯗ ꯁꯥꯇ꯭ꯔꯁꯤꯡꯗ ꯇꯦꯛꯅꯤꯀꯦꯜꯒꯤ ꯑꯣꯏꯕ ꯁꯞꯖꯦꯛ ꯑꯃ ꯍꯥꯏꯕ ꯍꯥꯞꯄꯤꯔꯒ ꯃꯈꯣꯏꯕꯨ ꯂꯥꯛꯀꯗꯣꯔꯤꯕ ꯆꯍꯤ ꯀꯌꯥ ꯑꯁꯤꯗ ꯌꯥꯝꯅ ꯃꯥꯡꯖꯤꯜ ꯊꯥꯕ ꯂꯩꯕꯥꯛ ꯑꯃ ꯑꯣꯏꯅꯕꯒꯤꯗꯃꯛꯇ ꯆꯥꯎꯈꯠꯄ ꯂꯩꯕꯥꯛ ꯑꯃ ꯑꯣꯏꯅꯕꯒꯤꯗꯃꯛꯇ ꯇꯦꯛꯅꯣꯂꯣꯖꯤꯒꯤ ꯁꯞꯖꯦꯛ ꯑꯁꯤ ꯍꯥꯞꯐꯝ ꯊꯣꯛꯏ